ꯍꯧꯖꯤꯛ ꯍꯣꯖꯤꯛ ꯈ꯭ꯋꯥꯏꯗꯒꯤ ꯁꯤꯖꯤꯟꯅꯕ ꯑꯦꯞꯁꯤꯡ ꯑꯗꯨ ꯍꯥꯏꯔꯒꯗꯤ ꯑꯩꯈꯣꯏꯒꯤ ꯐꯦꯁꯕꯨꯛꯀꯨꯝꯕ ꯏꯟꯁꯇꯥꯒ꯭ꯔꯥꯝꯒꯨꯝꯕ ꯌꯥꯝꯅ ꯁꯤꯖꯤꯟꯅꯩ ꯍꯧꯖꯤꯛꯀꯥꯟ ꯑꯗꯨ ꯃꯣꯏꯒꯤ ꯀꯥꯟꯅꯕꯁꯨ ꯂꯩ ꯀꯥꯟꯅꯕꯁꯦ ꯀꯩꯅꯣ ꯍꯥꯏꯔꯀꯥꯟꯗ ꯑꯩꯈꯣꯏꯒꯤ ꯅ꯭ꯌꯨꯁꯀꯨꯝꯕ ꯑꯗꯒꯤ ꯖꯔꯅꯦꯜ ꯑꯗꯒꯤ ꯏꯟꯐ꯭ꯂꯨꯋꯦꯟꯁꯔ ꯀꯔꯤ ꯀꯔꯤ ꯃꯌꯥꯝ ꯑꯗꯨꯝ ꯀꯟꯅꯩ ꯅ꯭ꯌꯨꯁ ꯀꯔꯤ ꯀꯔꯤ ꯌꯦꯡꯕꯒꯤ ꯈꯣꯠꯄꯒꯤ ꯌꯥꯝꯅ ꯑꯣꯟ ꯗ ꯏꯁꯄꯣꯠ ꯂꯥꯛꯑꯦꯕ ꯅ꯭ꯌꯨꯁ ꯁꯤꯡꯁꯦ ꯌꯥꯝꯅ ꯁꯣꯔꯠ ꯄꯤꯔꯣꯗ ꯇꯥꯏꯝꯗ ꯅ꯭ꯌꯨꯁ ꯁꯤꯡꯁꯦ ꯑꯦꯔꯥꯏꯚ ꯇꯧꯔꯛꯏ ꯑꯗꯣ ꯃꯥꯒꯤ ꯗꯤꯁꯑꯦꯗꯚꯥꯟꯇꯦꯖ ꯍꯥꯏꯗꯤ ꯀꯥꯟꯅ ꯑꯋꯥꯠꯄ ꯍꯥꯏꯒꯗ꯭ꯔꯥ ꯑꯋꯥꯠꯄ ꯍꯥꯏꯗꯤ ꯗꯤꯁꯑꯦꯗꯚꯥꯟꯇꯦꯖ ꯑꯗꯨꯗꯨ ꯀꯔꯤ ꯑꯣꯏꯅꯤ ꯍꯥꯏꯔꯀꯥꯟꯗ ꯑꯩꯈꯣꯏꯒꯤ ꯌꯪꯁꯇꯔ ꯍꯥꯏꯗꯤ ꯅꯍꯥ ꯁꯤꯡꯁꯦ ꯌꯥꯝꯅ ꯑꯦꯗꯤꯛ ꯆꯨꯏ ꯔꯤꯜꯒꯨꯝꯕ ꯔꯤꯜꯁ ꯑꯗꯒꯤ ꯐꯦꯁꯕꯨꯛꯀꯤ ꯁꯣꯔꯠꯁ ꯀꯔꯤ ꯀꯔꯤꯁꯦ ꯌꯦꯡꯕꯗ ꯃꯇꯝ ꯌꯥꯝꯅ ꯃꯥꯡꯍꯟꯂꯤ ꯌꯥꯝꯅ ꯑꯦꯗꯤꯛ ꯆꯨꯏ ꯑꯗꯨꯅ ꯌꯥꯝꯅ ꯀꯥꯟꯅꯕ ꯑꯣꯏꯗꯦ